ꯍꯂꯣ ꯑꯥ ꯀꯅꯥ ꯃꯥꯅꯦ ꯍꯥꯏꯕꯤꯌꯨ ꯉꯥꯁꯦ ꯁꯖꯤꯛ ꯆꯥꯕꯤ ꯉꯥ ꯂꯩ ꯑꯗꯒꯤ ꯇꯨꯡꯍꯟꯕꯤ ꯂꯩ ꯔꯧ ꯂꯩ ꯀꯔꯝꯕ ꯃꯈꯜꯒꯤ ꯉꯥ ꯄꯥꯝꯕꯤꯒꯦ ꯄꯦꯡꯕꯥꯗꯤ ꯑꯩꯈꯣꯏꯗꯗꯤ ꯂꯩꯕꯨꯗꯤ ꯂꯩꯒꯅꯤ ꯈꯔ ꯐꯪꯕꯗꯤ ꯈꯔ ꯋꯥꯅꯤꯌꯦ ꯂꯩꯅꯤ ꯂꯩꯅꯤ ꯀꯤꯂꯣ ꯀꯌꯥꯝ ꯂꯧꯕꯤꯒꯗꯕꯅꯣ ꯑꯣ ꯂꯥꯛꯄꯤꯌꯨ ꯑꯩꯒꯤ ꯑꯩꯒꯤ ꯐꯥꯔꯝꯗ ꯑꯩꯒꯤ ꯐꯥꯔꯝꯗ ꯂꯥꯛꯄꯤꯌꯨ ꯑꯗꯨꯒ ꯑꯗꯨꯝ ꯂꯥꯛꯑ ꯂꯧꯕ ꯌꯥꯒꯅꯤꯀꯣ ꯔꯧ ꯀꯤꯂꯣꯗ ꯂꯨꯄꯥ ꯆꯅꯤꯒ ꯃꯔꯤꯐꯨ ꯄꯤꯌꯦ ꯇꯨꯡꯍꯟꯕꯤꯁꯨ ꯆꯅꯤꯒ ꯌꯥꯡꯈꯩ ꯄꯤ ꯇꯨꯡꯍꯟꯕꯤꯅ ꯈꯔ ꯍꯣꯡꯉꯦ ꯍꯥ ꯔꯧꯗ ꯀꯤꯂꯣ ꯑꯍꯨꯝ ꯃꯔꯤ ꯇꯥꯕꯗꯤ ꯂꯩꯔꯣꯢ ꯑꯗꯣ ꯂꯥꯛꯑꯒ ꯌꯦꯡꯕꯤꯌꯣꯀꯣ ꯑꯄꯥꯝꯕꯗꯣ